ꯏꯁꯃꯥꯔꯠ ꯐꯣꯟ ꯍꯥꯏꯕ ꯑꯁꯤ ꯐꯪꯁꯟ ꯃꯌꯥꯝꯒꯤ ꯑꯄꯨꯟꯕ ꯑꯣꯏꯅ ꯁꯦꯝꯕ ꯀꯝꯄ꯭ꯌꯨꯇꯔ ꯃꯆꯥ ꯑꯃꯅꯤ ꯍꯥꯏꯕ ꯌꯥꯏ ꯃꯁꯤꯗꯒꯤ ꯑꯩꯈꯣꯏꯅ ꯀꯥꯟꯅꯕ ꯀꯌꯥ ꯑꯃꯔꯣꯝ ꯂꯧꯕ ꯌꯥꯏ ꯑꯩꯈꯣꯏꯅ ꯆꯠꯊꯣꯛ ꯆꯠꯁꯤꯟ ꯇꯧꯕ ꯃꯇꯝꯗ ꯑꯩꯈꯣꯏꯅ ꯆꯠꯀꯗꯧꯔꯤꯕ ꯃꯐꯝ ꯑꯗꯨ ꯊꯤꯗꯨꯅ ꯑꯗꯨꯝ ꯆꯠꯄ ꯌꯥꯏ ꯀꯅꯥꯒꯨꯝꯕ ꯂꯥꯞꯅ ꯂꯩ ꯈ꯭ꯔꯤꯕ ꯃꯤ ꯑꯃꯒꯁꯨ ꯕꯤꯗꯤꯑꯣ ꯀꯣꯜꯒꯤ ꯈꯨꯠꯊꯥꯡꯗꯒꯤ ꯍꯦꯛꯇ ꯁꯛ ꯎꯅꯗꯨꯅ ꯋꯥꯔꯤ ꯁꯥꯕ ꯌꯥꯏ ꯑꯩꯈꯣꯏꯅ ꯂꯝꯕꯤꯗ ꯄꯩꯁꯥ ꯗꯔꯀꯥꯔ ꯑꯣꯏꯔꯕꯁꯨ ꯈꯨꯗꯛꯇ ꯄꯩꯁꯥ ꯊꯥꯍꯜꯂꯛꯇꯨꯅ ꯁꯤꯖꯤꯟꯅꯕ ꯌꯥꯏ ꯑꯩꯈꯣꯏꯅ ꯀꯔꯤꯒꯨꯝꯕ ꯑꯃ ꯗꯔꯀꯥꯔ ꯑꯣꯏꯔꯦ ꯀꯔꯤꯒꯨꯝꯕ ꯑꯃꯒꯤ ꯃꯇꯦꯡꯗ ꯃꯇꯥꯡꯗ ꯈꯪꯅꯤꯡꯕ ꯍꯥꯏꯔꯒꯁꯨ ꯈꯨꯗꯛꯇ ꯊꯤꯗꯨꯅ ꯍꯦꯛꯇ ꯈꯪꯕ ꯌꯥꯏ ꯑꯩꯈꯣꯏꯅ ꯆꯥꯅꯤꯡꯕ ꯈꯨꯗꯤꯡꯃꯛꯁꯨ ꯌꯨꯝꯗ ꯐꯝꯅ ꯐꯝꯅ ꯑꯦꯞꯀꯤ ꯈꯨꯠꯊꯥꯡꯗꯒꯤ ꯑꯣꯗꯔ ꯇꯧꯗꯨꯅ ꯍꯦꯛꯇ ꯌꯨꯝꯗ ꯊꯤꯜꯍꯜꯂꯛꯇꯨꯅ ꯑꯗꯨꯝ ꯆꯥꯕ ꯌꯥꯏ ꯃꯁꯤꯗ ꯅꯠꯇꯅ ꯇꯣꯉꯥꯟ ꯇꯣꯉꯥꯟꯕ ꯃꯑꯣꯡꯗ ꯀꯥꯟꯅꯕ ꯂꯧꯕ ꯌꯥꯏ